ꯑꯩ ꯑꯃꯗꯤ ꯏꯃꯥꯟꯅꯕ ꯈꯔꯒ ꯑꯩꯈꯣꯏꯒꯤ ꯃꯅꯥꯛ ꯑꯗꯨꯗ ꯑꯗꯩ ꯈꯔ ꯆꯠꯂꯒ ꯆꯤꯡ ꯑꯃ ꯂꯩꯔꯝꯃꯤ ꯆꯤꯡ ꯑꯗꯨꯒꯤ ꯈ꯭꯭ꯋꯥꯏꯗꯒꯤ ꯋꯥꯡꯕ ꯃꯄꯥ ꯈꯜꯂꯒ ꯏꯃꯥꯟꯅꯕꯁꯤꯡ ꯑꯗꯨ ꯇꯧꯔꯒ ꯆꯤꯡ ꯑꯗꯨ ꯀꯥꯔꯝꯃꯤ ꯑꯩꯈꯣꯏ ꯍꯔꯥꯎ ꯍꯔꯥꯎ ꯇꯌꯥꯝꯅ ꯀꯥꯃꯤꯟꯅꯩ ꯌꯥꯃꯅꯁꯨ ꯅꯨꯉꯥꯏ ꯑꯗꯨꯒ ꯁꯨꯝ ꯀꯥꯔꯛꯏ ꯈꯤꯇꯪ ꯀꯥꯔꯛꯄꯒ ꯁꯣꯔ ꯍꯣꯟꯕꯁꯨ ꯈꯔ ꯋꯥꯔꯛꯏ ꯊꯕꯥꯛ ꯑꯗꯨꯁꯨ ꯑꯩꯈꯣꯏ ꯏꯃꯥꯟꯅꯕꯁꯤꯡ ꯑꯃꯗꯤ ꯑꯩꯍꯥꯛꯁꯨ ꯊꯕꯥꯛ ꯑꯗꯨ ꯈꯔ ꯈꯔ ꯅꯥꯏ ꯍꯥꯏꯅ ꯍꯥꯏꯅꯔꯛꯂꯝꯃꯤ ꯑꯗꯨꯗ ꯈꯔ ꯀꯥꯈꯠꯂꯕ ꯃꯇꯨꯡꯗꯗꯤ ꯋꯥꯕꯁꯨ ꯈꯤꯇꯪ ꯐꯕꯣꯏ ꯇꯧꯔꯛꯏ ꯑꯗꯨ ꯈꯤꯇꯪ ꯑꯗꯨꯗꯒꯤ ꯀꯥꯈꯠꯂ ꯃꯇꯨꯡ ꯌꯧꯔꯝꯗꯥꯏ ꯑꯗꯨꯋꯥꯏꯗ ꯅꯣꯡ ꯅꯨꯡꯁꯤꯠ ꯑꯀꯟꯕ ꯑꯃ ꯂꯥꯛꯇꯨꯅ ꯑꯩꯈꯣꯏ ꯃꯌꯥꯝ ꯑꯗꯨꯕꯨ ꯀꯨꯝꯊꯅꯕ ꯇꯧꯏ ꯃꯗꯨꯗ ꯑꯩꯈꯣꯏꯅ ꯈꯨꯠ ꯎꯄꯥꯝꯕꯤ ꯈꯔ ꯍꯧꯔ ꯂꯩꯕꯗꯨ ꯈꯨꯠ ꯑꯗꯨ ꯌꯥꯝꯅ ꯆꯦꯠꯅ ꯄꯥꯏꯁꯟꯗꯨꯅ ꯅꯥꯟꯊꯗꯅꯕ ꯍꯣꯠꯅꯩ ꯃꯗꯨꯗꯁꯨ ꯅꯨꯡꯁꯤꯠ ꯑꯗꯨ ꯀꯟꯃꯟꯈꯤꯗꯅ ꯍꯨꯝꯊꯒꯦ ꯇꯧꯕꯗꯒꯤ ꯑꯩꯈꯣꯏ ꯃꯤꯄꯥꯏꯅꯔꯝꯃꯤ ꯃꯗꯨꯗ ꯅꯨꯡꯁꯤꯠ ꯅꯣꯡ ꯑꯗꯨꯁꯨ ꯆꯨꯕꯅꯤꯅ ꯃꯊꯛꯇꯒꯤ ꯂꯩꯕꯥꯛ ꯑꯗꯨ ꯅꯤꯡꯈꯥꯏꯗꯨꯅ ꯃꯌꯥꯝ ꯂꯩꯅꯥꯡ ꯃꯌꯥꯝ ꯑꯃ ꯃꯥꯏ ꯃꯤꯠ ꯈꯪꯗꯅ ꯊꯣꯝꯗꯔꯛꯂꯝꯃꯤ ꯃꯗꯨꯗꯒꯤ ꯅꯨꯡ ꯑꯆꯧꯕ ꯀꯌꯥ ꯑꯃꯁꯨ ꯆꯦꯟꯊꯔꯛꯂꯝꯃꯤ ꯃꯗꯨꯗ ꯑꯩꯈꯣꯏ ꯌꯥꯝꯅ ꯃꯤꯄꯥꯏꯅꯔꯝꯃꯤ ꯃꯗꯨꯗ ꯈꯤꯇꯪ ꯅꯣꯡ ꯑꯗꯨ ꯍꯥꯡꯗꯣꯔꯛꯑꯦ ꯍꯥꯡꯗꯣꯔꯛꯄꯗꯒꯤ ꯑꯩꯈꯣꯏꯁꯨ ꯈꯤꯇꯪ ꯀꯥꯈꯠ ꯀꯥꯈꯠꯁꯤ ꯍꯥꯏꯅ ꯀꯥꯈꯠꯂꯨꯕ ꯀꯥꯈꯠꯂꯨꯕꯗ ꯀꯥꯕꯁꯨ ꯌꯥꯗ꯭ꯔꯦ ꯅꯣꯡ ꯆꯨꯈꯤꯕ ꯃꯔꯝꯅ ꯅꯥꯟꯁꯨ ꯌꯥꯝꯅ ꯅꯥꯟꯂꯦ ꯑꯗꯨꯅ ꯑꯩꯈꯣꯏ ꯀꯨꯝꯅꯕ ꯇꯧꯔꯁꯤ ꯍꯥꯏꯅ ꯊꯧꯔꯤ ꯑꯗꯨꯒꯤ ꯃꯇꯦꯡꯅ ꯇꯞꯅ ꯇꯞꯅ ꯀꯨꯝꯊꯔꯛꯏ ꯑꯗꯨꯒ ꯌꯥꯝꯅ ꯋꯥꯅ ꯃꯈꯥꯗ ꯌꯧꯔꯝꯃꯤ ꯃꯗꯨꯗ ꯑꯩꯈꯣꯏ ꯌꯥꯝꯅ ꯆꯤꯡ ꯑꯗꯨ ꯀꯥꯕ ꯃꯇꯝꯗ ꯃꯤꯄꯥꯏꯅ ꯃꯤꯄꯥꯏꯅꯈꯤ ꯌꯥꯝꯅꯁꯨ ꯋꯥꯈꯤ ꯃꯗꯨꯅ ꯑꯩꯈꯣꯏ ꯌꯥꯝꯅꯁꯨ ꯍꯛꯆꯥꯡ ꯅꯨꯉꯥꯏ ꯃꯇꯤ ꯃꯗꯨꯒꯤ ꯃꯇꯨꯡꯗ ꯌꯥꯝꯅꯁꯨ ꯍꯛꯆꯤꯡ ꯅꯨꯉꯥꯏꯅꯈꯤꯗꯦ